ꯏꯃꯥ ꯍꯧꯖꯤꯛꯁꯤꯕꯨ ꯃꯅꯥ ꯃꯁꯤꯡ ꯑꯜꯂꯨꯒꯨꯝꯕ ꯇꯤꯜꯍꯧꯒꯨꯝꯕ ꯀꯣꯕꯤ ꯂꯩꯒꯨꯝꯕꯁꯦ ꯍꯧꯖꯤꯛꯄꯨ ꯍꯥꯟꯅꯗꯤ ꯃꯃꯟꯁꯤ ꯀꯦꯖꯤꯗ ꯌꯥꯡꯈꯩ ꯍꯨꯝꯐꯨ ꯄꯤꯕꯅꯤ ꯑꯗꯣ ꯍꯧꯖꯤꯛꯁꯤꯕꯨ ꯑꯣꯐꯔꯒ ꯂꯩꯕ꯭ꯔꯣ ꯑꯥ ꯑꯗꯣ ꯃꯐꯝꯁꯦ ꯀꯗꯥꯏꯋꯥꯏ ꯑꯣꯏꯗꯣꯏꯅꯣ ꯏꯃꯥ ꯑꯥ ꯑꯗꯨꯗꯤ ꯐꯔꯦ ꯏꯃꯥ ꯑꯩꯁꯨ ꯃꯐꯝꯗꯨꯗ ꯂꯥꯛꯑꯒ ꯈꯤꯇꯪ ꯂꯧꯖꯒꯦ ꯑꯥ ꯊꯝꯖꯔꯒꯦ ꯑꯗꯨꯗꯤ